ꯍꯂꯣ ꯀꯀꯥ ꯀꯔꯤ ꯀꯔꯤ ꯌꯦꯡꯁꯤꯒꯦ ꯑꯣ ꯑꯣ ꯎꯝ ꯌꯥꯅꯤ ꯌꯥꯅꯤ ꯌꯦꯡꯁꯤ ꯌꯦꯡꯁꯤ ꯀꯔꯤ ꯀꯔꯤ ꯍꯋꯥꯏ ꯂꯧꯒꯗꯕꯅꯣ ꯍꯣꯏ ꯃꯈꯟ ꯁꯨꯅ ꯌꯥꯎꯕꯅꯦ ꯍꯋꯥꯏꯕꯨꯗꯤ ꯎꯝ ꯑꯁꯪꯕ ꯌꯥꯎꯕꯅꯦ ꯌꯥꯎꯕꯅꯦ ꯌꯦꯡꯁꯤ ꯑꯣ ꯑꯣ ꯑꯣ ꯍꯪꯉꯨ ꯍꯪꯉꯨ ꯑꯥ ꯑꯗꯨꯕꯨꯗꯤ ꯀꯔꯤꯕ ꯐꯥ ꯇꯥꯔꯦꯗꯅ ꯍꯣꯏ ꯍꯋꯥꯏꯗꯨ ꯈꯛꯇꯔ ꯂꯧꯗꯣꯏꯁꯦ ꯑꯇꯩꯗꯤ ꯀꯔꯤ ꯀꯔꯤ ꯑꯣ ꯍꯣꯏ ꯊꯥꯎꯗꯨꯗꯤ ꯊꯝꯕꯨꯗꯤ ꯂꯣꯏ ꯁꯨꯅ ꯊꯝꯃꯦ ꯂꯣꯏ ꯊꯝꯕꯅꯦ ꯃꯈꯟ ꯅꯣꯏꯅ ꯑꯄꯥꯝꯕ ꯊꯥꯎꯗꯣ ꯑꯗꯨꯝ ꯍꯥꯏꯔꯛꯑꯣ ꯑꯗꯨꯝ ꯍꯥꯞꯆꯤꯜꯂꯛꯀꯦ ꯎꯝ ꯂꯩ ꯂꯩ

ꯑꯣ ꯑꯗꯨꯗꯤ ꯃꯉꯥ ꯃꯉꯥ ꯆꯟꯕꯤꯗꯣ ꯑꯣꯏꯅ ꯍꯥꯞꯄꯛꯑꯒꯦꯀꯣ ꯎꯝ ꯑꯣ ꯑꯣ ꯑꯥ ꯑꯥ ꯂꯩ ꯂꯩ ꯑꯥ ꯂꯩ ꯂꯩ ꯑꯣ ꯑꯗꯒꯤ ꯑꯥ ꯌꯥꯎꯋꯦ

ꯎꯝ ꯎꯝ ꯑꯣ ꯑꯣ ꯌꯥꯎꯋꯤ ꯌꯥꯎꯋꯤ ꯑꯥ ꯎꯝ ꯑꯥ ꯂꯩ ꯑꯣ ꯑꯥ ꯑꯆꯧꯕꯗ ꯍꯥꯞꯄꯛꯎꯔꯥ ꯃꯆꯥ ꯍꯥꯞꯄꯛꯎꯔꯥ ꯑꯣ ꯎꯝ ꯎꯝ ꯍꯣꯏ ꯍꯣꯏ ꯂꯩ ꯂꯩ ꯑꯗꯨꯅ ꯀꯦ ꯖꯤ ꯀꯦ ꯖꯤꯂꯣꯝꯗ ꯍꯥꯞꯄꯛꯎꯔꯥ ꯎꯝ ꯑꯣ ꯆꯥꯛꯍꯥꯎꯗꯤ ꯑꯩꯈꯣꯏꯗꯗꯤ ꯁꯤꯡꯗꯗꯤ ꯐꯪꯉꯣꯏꯕꯣ ꯃꯣꯏꯗꯗꯤ ꯎꯝ ꯑꯗꯨꯗꯤ ꯑꯗꯨꯗꯤ ꯑꯩ ꯁꯤꯡꯒ꯭ꯔꯒꯦ ꯑꯗꯨꯗꯤ ꯀꯦ ꯖꯤ ꯀꯌꯥ ꯁꯤꯡꯗꯣꯏꯅꯣ ꯑꯣ ꯍꯣꯏ ꯍꯣꯏ ꯍꯣꯏ ꯑꯗꯨꯗꯤ ꯄꯣꯠꯁꯦ ꯉꯁꯤꯃꯛ ꯄꯨꯗꯣꯏꯔꯥ ꯅꯠꯇ꯭ꯔꯒ ꯅꯣꯡ ꯅꯤꯅꯤ ꯃꯃꯥꯡꯗ ꯌꯧꯍꯜꯂꯛꯎꯔꯥ ꯍꯣꯏ ꯍꯣꯏ ꯃꯥꯅꯦ ꯃꯥꯅꯦ ꯑꯗꯨꯕꯨꯗꯤ ꯆꯨꯝꯕ ꯎꯝ ꯑꯗ ꯄꯣꯠ ꯊꯤꯜꯂꯛꯄ ꯅꯨꯃꯤꯠꯇꯨꯗ ꯑꯗꯨꯝ ꯑꯩ ꯍꯣꯠꯂꯒ ꯄꯤꯔꯛꯑꯒꯦ ꯑꯗꯨꯗ ꯑꯗꯨꯝ ꯄꯤꯔꯛꯎ ꯌꯥꯅꯤꯌꯦ ꯎꯝ ꯌꯥꯏ ꯌꯥꯏ ꯑꯗꯨꯁꯨ ꯅꯣꯏꯗꯗꯤ ꯍꯥꯏꯔꯔꯣꯏꯒꯦ ꯑꯩꯈꯣꯏ ꯑꯗꯨꯝ ꯇꯧꯈ꯭ꯔꯒꯦꯗ